ꯍꯥꯏꯛꯀꯤꯡꯁꯦ ꯑꯩꯈꯣꯏꯒꯤ ꯂꯝꯁꯦ ꯆꯤꯡꯅ ꯀꯣꯏꯁꯤꯟꯕꯅ ꯃꯔꯝ ꯑꯣꯏꯔ ꯀꯥꯟꯗꯨꯗ ꯃꯅꯤꯡ ꯃꯃꯥꯡ ꯂꯣꯏꯅ ꯆꯤꯡꯅ ꯀꯣꯏꯁꯤꯜꯂꯒ ꯂꯩꯕ ꯃꯐꯝ ꯑꯃ ꯑꯣꯏ ꯑꯩꯈꯣꯏꯒꯤ ꯏꯃꯥ ꯂꯩꯕꯥꯛ ꯃꯅꯤꯄꯨꯔꯁꯦ ꯀꯔꯤꯒꯨꯝꯕ ꯀꯥꯟꯗ ꯁ꯭ꯀꯨꯜ ꯍꯜꯂꯛꯑꯀꯥꯟꯗ ꯅꯣꯡ ꯐꯥꯗꯣꯛ ꯆꯠꯂꯨꯕꯁꯨ ꯌꯥꯎꯏ ꯂꯣꯏꯅ ꯂꯣꯏꯅꯅ ꯑꯩꯈꯣꯏꯒꯤ ꯀꯔꯤꯒꯨꯝꯕ ꯀꯥꯟꯗ ꯏꯃꯥꯟꯅꯕꯁꯤꯡꯒ ꯄ꯭ꯂꯥꯅꯤꯡ ꯇꯧꯔꯒ ꯆꯤꯡ ꯀꯥꯕꯁꯨ ꯌꯥꯎꯏ ꯆꯤꯡꯒꯨꯝꯕ ꯀꯥꯕ ꯃꯇꯝꯁꯤꯗ ꯑꯩꯉꯣꯟꯗ ꯌꯥꯝꯅ ꯊꯥꯖꯗꯕ ꯊꯦꯡꯅꯈꯤꯕ ꯊꯧꯗꯣꯛ ꯈꯔ ꯍꯥꯏꯖꯕ ꯍꯥꯏꯔꯒꯗꯤ ꯈꯣꯡꯒ꯭ꯔꯥꯎ ꯁꯦꯒꯥꯏꯕ ꯊꯦꯡꯅꯈꯤ ꯂꯣꯏꯅ ꯂꯣꯏꯅꯅ ꯊꯥꯖꯔꯨꯗꯅ ꯎ ꯇꯦꯛꯁꯜꯂꯒ ꯃꯥꯡꯗ ꯇꯥꯁꯜꯂꯛꯄ ꯊꯦꯡꯅꯈꯤ ꯂꯣꯏꯅ ꯂꯣꯏꯅꯅ ꯅꯥꯟꯕꯅ ꯃꯔꯝ ꯑꯣꯏꯔꯒ ꯅꯣꯡꯒꯨꯝꯕ ꯆꯨꯁꯤꯜꯂꯛꯄ ꯑꯣꯏꯗꯣꯏꯅꯤ ꯑꯗꯨꯒꯨꯝꯕꯗꯨꯅ ꯃꯔꯝ ꯑꯣꯏꯔꯒ ꯑꯩꯉꯣꯟꯗ ꯌꯥꯝꯅ ꯅꯨꯡꯉꯥꯏꯇꯕ ꯀꯔꯤꯒꯨꯝꯕ ꯃꯌꯥꯝ ꯑꯃ ꯊꯦꯡꯅꯈꯤ ꯇ꯭ꯔꯦꯛꯀꯤꯡ ꯆꯠꯂꯤꯉꯩ ꯃꯅꯨꯡꯁꯤꯗ ꯐꯣꯇꯣꯒꯨꯝꯕ ꯀꯔꯤꯒꯨꯝꯕ ꯀꯥꯞꯄꯁꯤꯁꯨ ꯌꯥꯝ ꯇꯣꯏꯅ ꯇꯧꯏ ꯀꯥꯞꯁꯨ ꯀꯥꯞꯄꯤ ꯐꯣꯇꯣ ꯀꯥꯞꯄ ꯌꯥꯝꯅ ꯄꯥꯝꯕ ꯃꯤꯁꯛ ꯑꯃꯁꯨ ꯑꯣꯏ ꯃꯔꯨ ꯑꯣꯏꯅ ꯁꯦꯜꯐꯤꯗ ꯑꯗꯨꯅ ꯃꯔꯝ ꯑꯣꯏꯔꯒ ꯑꯩꯒ ꯆꯠꯃꯤꯟꯅꯔꯤꯕ ꯏꯃꯥꯟꯅꯕꯁꯤꯡꯗꯨꯗ ꯑꯩꯅ ꯐꯖꯔꯦ ꯑꯩꯅ ꯂꯦꯞꯂꯤꯕ ꯃꯐꯝꯁꯤ ꯖꯐꯔꯦ ꯑꯩꯅ ꯑꯣꯏꯔꯤꯕ ꯍꯧꯖꯤꯛ ꯍꯧꯖꯤꯛ ꯑꯣꯏꯔꯤꯕ ꯐꯤꯕꯝꯁꯤꯅ ꯐꯖꯔꯦ ꯍꯥꯏꯗꯨꯅ ꯃꯈꯣꯏꯗ ꯐꯣꯇꯣ ꯀꯥꯞꯍꯟꯈꯤꯕꯁꯨ ꯃꯁꯤꯡ ꯊꯤꯉꯝꯗꯦ ꯃꯁꯤꯡ ꯌꯥꯝꯅ ꯌꯥꯝꯏ ꯇꯝꯕꯗ ꯆꯤꯟꯗ ꯑꯣꯏꯅ ꯋꯥꯅ ꯊꯣꯛꯀꯅꯤ ꯑꯗꯨꯒ ꯃꯐꯝꯁꯤꯗ ꯂꯣꯏꯅ ꯂꯣꯏꯅꯅ ꯃꯐꯝꯗꯨꯗ ꯑꯩꯅ ꯊꯥꯒꯠꯄ ꯋꯥꯆꯦꯞꯇ ꯅꯠꯇ꯭ꯔꯒꯅ ꯐꯦꯁꯕꯨꯛ ꯀꯨꯝꯕ ꯏꯟꯁꯇꯥꯒ꯭ꯔꯥꯝ ꯒꯨꯝꯕ ꯇ꯭ꯋꯤꯇꯔꯒꯨꯝꯕꯗ ꯊꯥꯒꯠꯄꯁꯨ ꯌꯥꯎꯏ ꯏꯁꯥꯃꯛꯁꯨ ꯌꯨꯇ꯭ꯌꯨꯕꯀꯤ ꯕ꯭ꯂꯣꯒꯔ ꯑꯃ ꯑꯣꯏ ꯃꯔꯝ ꯑꯗꯨꯅ ꯑꯩꯅ ꯁꯨꯝ ꯄꯥꯝꯖꯕ ꯐꯖꯔꯨꯕ ꯂꯣꯏꯅ ꯂꯣꯏꯅꯅ ꯑꯩꯅ ꯊꯦꯡꯅꯔꯨꯕ ꯑꯋꯥ ꯅꯨꯡꯉꯥꯏ ꯊꯦꯡꯅꯔꯛꯈꯤꯕ ꯑꯋꯥ ꯅꯨꯡꯉꯥꯏ ꯅꯣꯡ ꯆꯨꯁꯤꯜꯂꯛꯈꯤꯕ ꯎꯁꯥ ꯇꯦꯛꯁꯜꯂꯛꯈꯤꯕ ꯈꯪꯍꯧꯗꯅ ꯐꯣꯟ ꯕꯦꯇ꯭ꯔꯤꯒ ꯂꯣꯏꯕꯒꯤ ꯁꯥꯎꯅꯤꯡꯕ ꯐꯥꯎꯈꯤꯕ ꯃꯌꯥꯝ ꯑꯃ ꯊꯦꯡꯅꯈ꯭ꯔꯦ ꯃꯁꯤꯗꯤ ꯇꯝꯕꯗꯁꯨ ꯂꯣꯏꯕ ꯅꯥꯏꯔꯣꯏ ꯁꯤꯒꯨꯝꯕꯁꯤꯡ ꯑꯁꯦ ꯑꯩꯅ ꯋꯥꯔꯤ ꯑꯣꯏꯅ ꯃꯆꯥ ꯃꯆꯥ ꯑꯣꯏꯅ ꯁꯦꯝꯖꯤꯟ ꯁꯥꯖꯤꯟ ꯇꯧꯔꯒ ꯀꯔꯤꯒꯨꯝꯕ ꯖꯒꯥ ꯈꯔꯗꯁꯨ ꯏꯟꯄꯨꯠ ꯑꯣꯏꯅ ꯇꯣꯉꯥꯟꯕ ꯈꯔ ꯍꯥꯞꯆꯤꯟꯖꯔꯒ ꯐꯦꯁꯕꯨꯛ ꯀꯨꯝꯕ ꯌꯨꯇ꯭ꯌꯨꯕ ꯀꯨꯝꯕ ꯋꯥꯠꯆꯦꯞ ꯀꯨꯝꯕ ꯏꯟꯁꯇꯥꯒ꯭ꯔꯥꯝ ꯒꯨꯝꯕꯗ ꯔꯤꯜꯁ ꯑꯣꯏꯅ ꯊꯥꯒꯠꯄꯁꯨ ꯌꯥꯎꯈꯤ ꯄꯣꯁ ꯑꯣꯏꯅ ꯊꯥꯒꯠꯄꯁꯨ ꯌꯥꯎꯈꯤ ꯐꯣꯇꯣ ꯑꯣꯏꯅ ꯊꯥꯒꯠꯄꯁꯨ ꯌꯥꯎꯈꯤ